ꯃꯣꯔꯦ ꯇꯥꯎꯟꯗ ꯍꯧꯖꯤꯛ ꯍꯧꯖꯤꯛ ꯊꯦꯡꯅꯔꯤꯕ ꯁꯃꯁ꯭ꯌꯥ ꯍꯥꯏꯕꯕꯨ ꯂꯂꯣꯜ ꯏꯇꯤꯛ ꯇꯧꯕ ꯃꯇꯝꯗ ꯏꯔꯥꯡ ꯑꯁꯤꯅ ꯃꯔꯝ ꯑꯣꯏꯔꯒ ꯍꯥꯏꯗꯤ ꯅꯣꯡꯃꯩ ꯀꯥꯞꯅꯔꯛꯄ ꯃꯇꯝꯗ ꯑꯩꯈꯣꯏ ꯃꯤꯄꯥꯏꯅꯩ ꯆꯦꯟꯅꯩ ꯑꯁꯤꯅ ꯑꯩꯈꯣꯏꯗ ꯌꯥꯝꯅ ꯃꯥꯡꯖꯩ ꯑꯩꯈꯣꯏꯒꯤ ꯀꯥꯔꯕꯥꯔ ꯑꯩꯈꯣꯏꯒꯤ ꯄꯣꯠ ꯆꯩ ꯃꯥꯡꯕ ꯌꯥꯎꯏ ꯆꯦꯟꯅꯕ ꯃꯇꯝꯗ ꯅꯣꯡꯃꯩꯅ ꯄꯥꯟꯒꯗꯔꯥ ꯍꯥꯏꯗꯅ ꯅꯠꯇ꯭ꯔꯒ ꯑꯩꯗꯤ ꯁꯤꯐꯥꯏꯅ ꯐꯨꯕꯤꯒꯗꯔꯥ ꯍꯥꯏꯅ ꯌꯥꯝꯅ ꯑꯩꯈꯣꯏ ꯋꯥꯖꯩ